ꯁꯨꯁꯦꯜ ꯃꯦꯗꯤꯌꯥꯗ ꯍꯥꯏꯔꯗꯤ ꯑꯩꯅ ꯈ꯭ꯋꯥꯏꯗꯒꯤ ꯄꯥꯝꯕꯁꯤ ꯏꯟꯁꯇꯒ꯭ꯔꯥꯝ ꯑꯣꯏꯒꯅꯤ ꯏꯟꯁꯇꯒ꯭ꯔꯥꯝ ꯍꯥꯏꯕꯁꯤ ꯌꯥꯝ ꯗꯔꯀꯥꯔ ꯑꯣꯏꯌꯦ ꯌꯥꯝ ꯀꯥꯟꯅꯩꯌꯦ ꯑꯩꯒꯤꯗꯃꯛꯇꯗꯤ ꯕꯤꯀꯣꯁ ꯑꯩꯈꯣꯏꯅ ꯇꯧꯔꯤꯕ ꯑꯩꯈꯣꯏꯅ ꯄ꯭ꯂꯦꯠꯐꯣꯝ ꯑꯁꯤ ꯁꯤꯒꯤ ꯄ꯭ꯂꯦꯠꯐꯣꯝꯁꯤ ꯏꯟꯁꯇꯥꯒ꯭ꯔꯥꯝ ꯄ꯭ꯂꯦꯠꯐꯣꯝꯁꯤ ꯌꯨꯁ ꯇꯧꯔꯤꯁꯦ ꯍꯥꯏꯕ ꯇꯥꯔꯗꯤ ꯌꯥꯝ ꯑꯦꯠꯕꯥꯟꯇꯦꯖ ꯂꯧꯏ ꯑꯩꯉꯣꯟꯗ ꯌꯥꯝ ꯒꯦꯟ ꯇꯧꯋꯦ ꯃꯔꯝꯗꯤ ꯅ꯭ꯌꯨꯁ ꯑꯞꯗꯦꯠ ꯑꯣꯏꯔꯣ ꯑꯗꯨꯒ ꯄ꯭ꯔꯤꯊꯤꯕꯤꯗ ꯀꯔꯤ ꯊꯣꯛꯄ꯭ꯔ ꯑꯁꯤ ꯃꯌꯥꯝꯁꯦ ꯑꯩꯉꯣꯟꯗ ꯍꯦꯟꯅ ꯍꯦꯜꯞꯐꯨꯜ ꯑꯣꯏꯌꯦ ꯑꯗꯨꯒ ꯑꯩꯅ ꯌꯨꯁ ꯇꯧꯕ ꯃꯇꯝꯗ ꯑꯩꯅ ꯑꯣꯏꯅꯤꯡꯕ ꯑꯩꯅ ꯄ꯭ꯔꯣꯃꯣꯠ ꯇꯧꯅꯤꯡꯕ ꯃꯌꯥꯝ ꯑꯩꯒꯤ ꯏꯁꯥꯒꯤ ꯑꯣꯏꯔꯣ ꯅꯠꯇ꯭ꯔ ꯑꯩꯈꯣꯏꯒꯤ ꯇ꯭ꯔꯦꯗꯤꯁꯟꯒꯤ ꯑꯣꯏꯔꯣ ꯑꯩꯈꯣꯏꯒꯤ ꯀꯜꯆꯔꯒꯤ ꯑꯣꯏꯔꯣ ꯄ꯭ꯔꯣꯃꯦꯁꯟꯁꯤ ꯄ꯭ꯔꯣꯃꯣꯠ ꯇꯧꯕ ꯃꯇꯝꯗ ꯍꯦꯟꯅ ꯑꯩꯒꯤ ꯂꯝꯕꯤꯗ ꯑꯦꯠꯕꯥꯟꯇꯦꯖ ꯃꯌꯥꯝ ꯂꯩꯌꯦ ꯃꯤꯅ ꯏꯟꯁꯇꯥꯒ꯭ꯔꯥꯝꯁꯦ ꯑꯅꯝꯕ ꯍꯥꯐ ꯑꯣꯐ ꯗ ꯄꯣꯄꯨꯂꯦꯁꯟ ꯃꯣꯁ ꯑꯣꯐ ꯗ ꯄꯣꯄꯨꯂꯦꯁꯟꯅ ꯄꯥꯏꯕꯅꯤꯅ ꯂꯥꯏꯛ ꯑꯦꯠꯇꯤ ꯄꯥꯔꯁꯦꯟ ꯅꯥꯏꯟꯇꯤ ꯄꯥꯔꯁꯦꯟꯁꯦ ꯏꯟꯁꯇꯒ꯭ꯔꯥꯝꯗ ꯃꯤꯅ ꯂꯥꯏꯐ ꯑꯣꯏꯔꯤꯕꯅꯤꯅ ꯍꯧꯖꯤꯛ ꯃꯤꯅ ꯄꯥꯏꯔꯕꯅꯤꯅ ꯑꯗꯨ ꯃꯌꯥꯝꯗ ꯑꯩꯒꯤ ꯍꯦꯜꯞꯐꯨꯜꯁꯨ ꯑꯣꯏꯌꯦ ꯑꯗꯨꯅ ꯏꯟꯁꯇꯒ꯭ꯔꯥꯝꯗ ꯑꯇꯣꯞꯄ ꯔꯤꯜꯁ ꯑꯣꯏꯔꯣ ꯅꯠꯇ꯭ꯔꯒ ꯄ꯭ꯔꯣꯃꯣꯠ ꯑꯦꯕ꯭ꯔꯤ ꯏꯕꯦꯟꯒꯨꯝꯕꯁꯦ ꯑꯗꯨꯝ ꯂꯣꯏꯅꯃꯛ ꯌꯥꯏ ꯑꯗꯨꯅ ꯑꯩꯉꯣꯟꯗꯗꯤ ꯏꯟꯁꯇꯒ꯭ꯔꯥꯝꯁꯦ ꯌꯥꯝ ꯍꯦꯜꯞꯐꯨꯜ ꯑꯣꯏꯌꯦ ꯑꯗꯨꯒ ꯄꯥꯏꯕ ꯃꯇꯝꯗꯁꯨ ꯑꯩ ꯑꯇꯣꯞꯄ ꯑꯇꯣꯞꯄ ꯌꯨꯇꯨꯞ ꯐꯦꯁꯕꯨꯛꯇꯒꯤ ꯍꯦꯟꯅꯗꯤ ꯑꯩ ꯏꯟꯁꯇꯒ꯭ꯔꯥꯝꯁꯤꯅ ꯌꯥꯝ ꯀꯝꯐꯣꯔꯇꯦꯕꯜ ꯑꯣꯏꯌꯦ